ꯑꯩꯅ ꯀꯦꯅꯟ ꯑꯃ ꯑꯣꯟꯂꯥꯏꯟꯗꯒꯤ ꯀꯛꯏ ꯃꯗꯨ ꯌꯥꯝꯅ ꯁꯤꯖꯤꯟꯅꯕ ꯅꯨꯡꯉꯥꯏ ꯀꯦꯃꯦꯔꯥ ꯀ꯭ꯋꯥꯂꯤꯇꯤꯁꯨ ꯌꯥꯝꯅ ꯐꯩ ꯖꯨꯝ ꯇꯧꯕꯁꯨ ꯌꯥꯝꯅ ꯅꯨꯡꯉꯥꯏ ꯑꯗꯨꯒ ꯃꯃꯜꯁꯨ ꯌꯥꯝꯅ ꯇꯥꯡꯗꯦ ꯁꯤꯖꯤꯟꯅꯕ ꯌꯥꯝꯅ ꯅꯨꯡꯉꯥꯏ